ꯑꯩꯅ ꯈ꯭ꯋꯥꯏꯗꯒꯤ ꯄꯤꯈꯤꯕ ꯂꯥꯏꯔꯤꯛ ꯈ꯭ꯋꯥꯏꯗꯒꯤ ꯑꯩꯅ ꯄꯥꯝꯖꯅ ꯄꯥꯈꯤꯕ ꯂꯥꯏꯔꯤꯛ ꯍꯥꯏꯔꯗꯤ ꯈꯝꯕ ꯊꯣꯏꯕꯤꯒꯤ ꯂꯥꯏꯔꯤꯛ ꯌꯥꯝ ꯄꯥꯝꯖꯅ ꯄꯥꯈꯤ ꯍꯥꯏꯗꯤ ꯅꯥꯠꯀꯤ ꯑꯣꯏꯕ ꯍꯥꯏꯗꯤ ꯑꯩꯈꯣꯏꯒꯤ ꯙꯔꯃꯗ ꯙꯔꯃ ꯂꯩꯔꯤꯕ ꯙꯔꯃ ꯈꯨꯗꯤꯡꯃꯛꯁꯤ ꯆꯞ ꯃꯥꯟꯅꯅ ꯂꯩꯃꯤꯟꯅꯕꯒꯤ ꯋꯥꯈꯜ ꯑꯗꯨꯗꯩ ꯍꯦꯟꯗꯣꯛ ꯍꯦꯟꯖꯤꯟ ꯈꯟꯅꯗꯕꯤꯗ ꯆꯞ ꯃꯥꯟꯅꯅ ꯑꯃꯠꯇ ꯑꯣꯏꯕꯒꯤ ꯋꯥꯈꯜꯗ ꯂꯩꯃꯤꯟꯅꯕꯒꯤ ꯋꯥꯈꯜꯗ ꯑꯗꯨꯝꯕ ꯂꯥꯏꯔꯤꯛ ꯀꯌꯥ ꯄꯥꯒꯦꯅ ꯈꯜꯂꯦ ꯏꯁꯥꯅ ꯑꯗꯨꯝꯕ ꯂꯥꯏꯔꯤꯛ ꯀꯌꯥꯗꯣ ꯄꯥꯅꯤꯡꯏ